ꯍꯂꯣ ꯑꯥ ꯀꯅꯥ ꯑꯣ ꯆꯐꯨꯁꯤ ꯀꯔꯝꯕ ꯃꯑꯣꯡꯗꯅꯣ ꯄꯥꯝꯕꯤꯔꯤꯁꯤ ꯑꯗꯨ ꯍꯥꯏꯕꯤꯔꯛꯎꯅꯦ

ꯎꯝ ꯑꯆꯧꯕ ꯍꯥꯏꯁꯤ ꯀꯦꯖꯤ ꯃꯁꯤꯡ ꯂꯩꯗꯅ ꯑꯗꯨꯒꯨꯝꯕ ꯑꯗꯨ ꯀꯌꯥꯝ ꯂꯧꯕꯤꯗꯣꯏꯅꯣ

ꯑꯥ ꯑꯣ ꯑꯗꯨꯗꯣ ꯑꯩꯈꯣꯏꯅ ꯀꯦꯖꯤ ꯃꯉꯥ ꯆꯟꯕꯗꯨ ꯂꯤꯁꯤꯡ ꯑꯃ ꯆꯥꯝꯃꯒꯨꯝꯕ ꯂꯩꯌꯦ ꯑꯣ ꯅꯪꯅꯕꯨ ꯂꯧꯒꯦ ꯍꯥꯏꯔꯗꯤ ꯑꯗꯨꯝ ꯄꯨꯟꯅ ꯂꯧꯕꯅꯤꯅ ꯅꯪꯉꯣꯟꯗ ꯄꯤꯒꯦ ꯌꯥꯏꯌꯦ ꯂꯧꯕ ꯂꯥꯛꯑꯣ ꯑꯗꯨ ꯅꯠꯇꯕ ꯃꯆꯥꯒꯨꯝꯕꯗꯀꯗꯤ ꯄꯥꯝꯕꯤꯗꯕ꯭ꯔꯣ

ꯎꯝ ꯌꯥꯏꯌꯦ ꯌꯥꯏꯌꯦ ꯂꯧꯋꯣ ꯑꯣ ꯆꯐꯨꯁꯤ ꯀꯩ ꯊꯥꯏꯅ ꯏꯄꯥ ꯏꯄꯨꯗꯒꯤ ꯂꯩꯔꯛꯄ ꯅꯨꯡꯒꯤ ꯆꯐꯨꯅꯤ ꯌꯥꯝ ꯐꯖꯩꯌꯦ ꯃꯃꯤꯡ ꯆꯠꯂꯕ ꯑꯩꯈꯣꯏ ꯃꯅꯤꯄꯨꯔꯗ ꯃꯃꯤꯡ ꯆꯠꯂꯦ ꯑꯗꯨꯒ ꯌꯥꯝꯅꯁꯨ ꯃꯤꯅꯁꯨ ꯄꯥꯝꯅ ꯂꯧꯅꯩꯌꯦ ꯆꯐꯨꯒꯤ ꯃꯑꯣꯡꯗ ꯍꯥꯟꯅ ꯁꯨꯝ ꯋꯥꯔꯤ ꯇꯥꯕꯒ ꯂꯩꯇꯕ꯭ꯔꯣ ꯅꯪ ꯈꯪꯗ꯭ꯔꯣ ꯍꯥꯟꯅ ꯎꯝ

ꯑꯣ ꯑꯗꯨꯗꯨ ꯃꯅꯤꯄꯨꯔꯗ ꯃꯅꯤꯄꯨꯔꯗ ꯂꯥꯛꯄꯅꯦꯁꯨ ꯍꯥꯏꯕꯤꯔꯦ ꯑꯗꯨꯅ ꯅꯪꯗꯣ ꯂꯩꯕꯒꯤ ꯈꯣꯠꯄꯒꯤꯗꯤ ꯀꯃꯥꯏꯅ ꯇꯧꯕꯅꯣ ꯀꯔꯥꯏꯗ ꯂꯩꯔꯤꯅꯣ ꯍꯧꯖꯤꯛꯁꯤꯕꯣ ꯎꯝ ꯑꯗꯨ ꯃꯤ ꯀꯌꯥꯝꯒꯨꯝꯕ ꯂꯥꯛꯄꯅꯣ ꯆꯐꯨꯁꯤꯅ ꯅꯊꯟꯈꯛꯇꯔꯥ ꯂꯧꯗꯣꯏꯁꯦ ꯑꯇꯣꯞꯄ ꯃꯤꯗꯤ ꯂꯧꯔꯣꯏꯗ꯭ꯔꯥ ꯑꯣ ꯃꯣꯏꯗꯤ ꯆꯐꯨ ꯀꯌꯥꯝ ꯂꯧꯒꯅꯤ ꯍꯥꯏꯒꯦ ꯍꯥ ꯑꯣ ꯑꯗꯨ ꯃꯣꯏꯗꯨ ꯄꯩꯁꯥꯗꯨ ꯈꯨꯗꯛꯇ ꯊꯤꯗꯣꯏꯕ꯭ꯔꯥ ꯑꯗꯨ ꯅꯠꯇ꯭ꯔꯒꯅ ꯀꯃꯥꯏꯅ ꯇꯧꯗꯣꯏꯅꯣ ꯑꯣ ꯐꯔꯦ ꯐꯔꯦ ꯑꯗꯨꯗꯤ ꯂꯥꯛꯑꯣ ꯑꯩꯈꯣꯏ ꯁꯤꯗꯁꯨ ꯂꯩꯐꯝꯁꯨ ꯌꯥꯝ ꯀꯣꯝꯃꯤ ꯁ꯭ꯋꯥꯏꯗ ꯂꯩꯐꯝ ꯁꯤꯜꯂꯝꯒꯦ ꯑꯗꯨꯒ ꯅꯣꯏ ꯂꯥꯛꯄꯩꯗꯨꯗ ꯌꯧꯔꯛꯄꯩꯗ ꯍꯥꯏꯔꯛꯑꯣ ꯊꯦꯡꯅꯔꯁꯤ ꯊꯝꯃꯒꯦ ꯉꯁꯤꯒꯤꯗꯤ